ꯑꯅꯧꯕ ꯕꯤꯁꯅꯦꯁ ꯀꯔꯕꯥꯔ ꯑꯃ ꯍꯧꯗꯣꯛꯀꯦ ꯍꯥꯏꯕ ꯇꯥꯔꯒꯗꯤ ꯑꯥꯏꯗꯤꯌꯥ ꯑꯩꯈꯣꯏꯒꯤ ꯀꯣꯛ ꯐꯖꯕ ꯑꯥꯏꯗꯤꯌꯥ ꯑꯃ ꯆꯪꯉꯤ ꯃꯤ ꯃꯌꯥꯝꯅ ꯇꯧꯅꯔꯤꯁꯤ ꯅꯠꯇꯕ ꯐꯖꯅ ꯃꯥꯏ ꯄꯥꯛꯀꯦ ꯍꯥꯏ ꯇꯥꯔꯒꯗꯤ ꯑꯅꯧꯕ ꯕꯤꯁꯅꯦꯁ ꯑꯃ ꯇꯧꯒꯦ ꯍꯥꯏꯕꯅꯤꯅ ꯑꯗꯨꯅ ꯑꯥꯏꯗꯤꯌꯥ ꯐꯖꯕ ꯑꯃ ꯆꯪꯉꯤ ꯑꯗꯨꯒ ꯑꯩꯈꯣꯏꯅ ꯊꯕꯛꯁꯦ ꯇꯧꯗ꯭ꯔꯤꯀꯥꯟꯗ ꯄꯨꯛꯆꯦꯜ ꯁꯦꯡꯅꯕ ꯈ꯭ꯋꯥꯏ ꯑꯍꯥꯟꯕꯗ ꯑꯩ ꯏꯊꯟꯇ ꯇꯧꯕꯁꯨ ꯌꯥꯏ ꯑꯩ ꯏꯃꯥꯟꯅꯕ ꯑꯃ ꯄꯨꯟꯃꯤꯟꯅꯔꯒ ꯇꯧꯕꯁꯨ ꯌꯥꯏ ꯑꯗꯣ ꯑꯩꯈꯣꯏ ꯃꯁꯦꯜ ꯄꯨꯛꯁꯦꯜ ꯁꯦꯡꯕ ꯑꯃ ꯗꯔꯀꯥꯔ ꯆꯪꯉꯤ ꯑꯗꯨꯒ ꯑꯩꯈꯣꯏꯅ ꯂꯧꯗꯧꯔꯤꯕ ꯃꯤꯁꯦ ꯊꯥꯗꯣꯛꯀꯗꯣꯔꯤꯕ ꯃꯤ ꯑꯗꯨꯒ ꯂꯧꯒꯗꯧꯔꯤꯕ ꯄꯣꯠ ꯂꯧꯒꯗꯧꯔꯤꯕ ꯃꯤ ꯑꯁꯤ ꯑꯁꯤꯗꯩꯁꯨ ꯑꯩꯈꯣꯏꯁꯦ ꯄꯨꯛꯆꯦꯜ ꯁꯦꯡꯅ ꯐꯖꯅ ꯇꯧꯃꯤꯟꯅꯕ ꯑꯃ ꯗꯔꯀꯥꯔ ꯑꯣꯏ ꯀꯩꯒꯤꯅꯣ ꯍꯥꯏꯔꯗꯤ ꯃꯣꯏ ꯄꯥꯔꯠꯅꯔꯁꯤꯡꯁꯦ ꯑꯩꯈꯣꯏꯅ ꯄꯨꯜꯂꯤꯕ ꯕꯤꯖꯤꯅꯦꯁꯁꯤꯗ ꯄꯥꯔꯠꯅꯔ ꯁꯤꯡꯁꯤꯗ

ꯄꯩꯁꯥꯁꯤ ꯆꯥꯎꯅ ꯊꯥꯊꯔꯤ ꯃꯇꯤꯛ ꯊꯕꯛꯇꯣ ꯑꯗꯨꯝ ꯃꯥꯏ ꯄꯥꯛꯀꯅꯤ ꯄꯩꯁꯥꯁꯤ ꯆꯥꯎꯅ ꯊꯥꯊꯔꯒꯇ ꯃꯥꯏ ꯄꯥꯛꯀꯅꯤ ꯍꯥꯏꯕ ꯅꯠꯇꯕ ꯀꯣꯛ ꯑꯃꯁꯨ ꯗꯔꯀꯥꯔ ꯂꯩ ꯀꯣꯛꯁꯤ ꯀꯥꯏꯗꯒꯤ ꯀꯃꯥꯏꯅ ꯇꯧꯔ ꯁꯤꯖꯤꯟꯅꯁꯤꯒꯦ ꯀꯃꯥꯏꯅ ꯃꯤꯁꯤ ꯐꯥꯁꯤꯒꯦ ꯑꯦꯇ꯭ꯔꯦꯛ ꯇꯧꯁꯤꯒꯦ ꯀꯃꯥꯏꯅ ꯕꯤꯁꯅꯦꯁꯁꯤ ꯍꯥꯏꯁꯤꯗꯤ ꯃꯤꯒꯁꯤꯗꯤ ꯃꯤ ꯑꯃꯒ ꯑꯃꯒ ꯑꯗꯨꯝ ꯌꯥꯅꯒꯗꯕꯅꯤ ꯑꯗꯨꯅ ꯄꯣꯠ ꯑꯃ ꯌꯣꯟꯕ ꯃꯇꯝꯗ ꯑꯩꯈꯣꯏꯅ ꯍꯦꯛ ꯃꯤ ꯑꯃꯗꯨꯅ ꯌꯣꯜꯂꯤꯗꯨꯗꯒꯤ ꯈꯤꯇꯪ ꯑꯩꯈꯣꯏꯅ ꯍꯦꯟꯅ ꯗꯤꯁꯀꯥꯎꯟ ꯈꯤꯇꯪ ꯍꯦꯟꯅ ꯄꯤꯊꯣꯛꯄꯤꯕ ꯑꯗꯨꯒ ꯃꯤꯁꯦ ꯅꯨꯡꯁꯤꯅ ꯀꯁꯇꯃꯔ ꯂꯥꯛꯏꯗꯣ ꯑꯩꯈꯣꯏꯅ ꯐꯖꯅ ꯀꯁꯇꯃꯔꯁꯤꯡꯁꯦ ꯇ꯭ꯔꯤꯠ ꯇꯧꯕꯤꯕ ꯑꯗꯨꯒ ꯃꯣꯏꯗ ꯑꯣꯐꯔꯒ ꯄꯤꯕꯤꯗꯅ ꯃꯈꯟ ꯃꯈꯟ ꯕꯤꯁꯅꯦꯁ ꯑꯥꯏꯗꯤꯌꯥꯁꯤꯡꯁꯤ ꯂꯧꯈꯠꯂꯒ ꯑꯗꯨꯃꯥꯏꯅ ꯇꯧꯔꯒ ꯍꯧꯗꯣꯛꯄ ꯌꯥꯏꯌꯦꯅ ꯍꯥꯏꯕꯗꯤ ꯕꯤꯖꯤꯅꯦꯁꯀꯤ ꯃꯇꯥꯡꯁꯤ ꯑꯗꯨꯃꯥꯏꯅ ꯈꯜꯂꯤ